ꯃꯅꯤꯄꯨꯔꯒꯤ ꯈ꯭ꯋꯥꯏꯗꯩ ꯆꯥꯎꯕ ꯀꯨꯝꯍꯩ ꯍꯥꯏꯔꯒꯗꯤ ꯑꯩꯈꯣꯏꯒꯤ ꯅꯤꯡꯉꯣꯜ ꯆꯥꯛꯀꯧꯕ ꯍꯥꯏꯇꯥꯔꯦ ꯍꯤꯌꯥꯡꯒꯩꯒꯤ ꯅꯤꯅꯤ ꯄꯥꯟꯕ ꯅꯨꯃꯤꯠꯇ ꯃꯕꯨꯡ ꯃꯧꯄꯥ ꯃꯆꯤꯟ ꯃꯅꯥꯎ ꯃꯄꯥ ꯃꯃꯥꯅ ꯅꯤꯡꯉꯣꯜ ꯑꯣꯏꯕꯤꯁꯤꯡꯕꯨ ꯀꯧꯔꯒ ꯑꯍꯥꯎꯕ ꯌꯦꯟꯁꯥꯡ ꯈꯔ ꯃꯊꯦꯜ ꯈꯔ ꯂꯥꯡꯉꯒ ꯅꯤꯡꯉꯣꯜ ꯑꯣꯏꯕꯤꯁꯤꯡꯒꯤ ꯄꯨꯛꯅꯤꯡ ꯊꯧꯒꯠꯄ ꯑꯃꯁꯨꯡ ꯌꯨꯝ ꯄꯥꯟꯈ꯭ꯔꯕ ꯀꯨꯏꯅ ꯎꯅꯔꯨꯗ꯭ꯔꯕ ꯃꯆꯟꯅꯨꯄꯤ ꯑꯃꯁꯨꯡ ꯃꯆꯦꯕꯨ ꯕꯥꯔꯇꯣꯟ ꯇꯧꯔꯒ ꯌꯨꯝꯗ ꯀꯧꯔꯒ ꯄꯤꯖꯕꯁꯤꯁꯨ ꯃꯅꯤꯄꯨꯔꯒꯤ ꯈ꯭ꯋꯥꯏꯗꯒꯤ ꯆꯥꯎꯕ ꯀꯨꯝꯍꯩ ꯑꯃꯅꯤ ꯍꯥꯏꯅ ꯍꯥꯏꯖꯅꯤꯡꯏ ꯃꯁꯤꯗ ꯅꯨꯡꯁꯤ ꯆꯥꯟꯅꯕ ꯄꯣꯔꯛꯄ ꯑꯃꯁꯨꯡ ꯃꯆꯦ ꯃꯆꯜ ꯃꯕꯨꯡ ꯃꯧꯄꯥ ꯄꯨꯝꯅꯃꯛꯀꯤ ꯕꯣꯔ ꯃꯪꯒꯣꯜ ꯌꯥꯏꯐ ꯄꯤꯕ ꯑꯗꯨꯒꯨꯝꯂꯕ ꯀꯨꯝꯍꯩꯅꯤ ꯑꯗꯨꯒ ꯃꯈꯥ ꯇꯥꯕꯗ ꯁꯝꯄꯠꯅ ꯄꯟꯖꯔꯕꯗ ꯈ꯭ꯋꯥꯏꯗꯒꯤ ꯀꯔꯝꯕ ꯀꯨꯝꯍꯩꯅ ꯑꯗꯣꯝꯅ ꯍꯦꯟꯅ ꯄꯥꯝꯖꯕꯒꯦ ꯍꯥꯏꯕ ꯑꯣꯏꯕꯇꯥꯔꯒꯗꯤ ꯃꯅꯤꯄꯨꯔꯁꯤꯗ ꯄꯣꯛꯂꯨꯔꯕꯅꯤꯅ ꯅꯤꯡꯉꯣꯜ ꯆꯥꯛꯀꯧꯕ ꯑꯃꯁꯨꯡ ꯏꯠ ꯍꯥꯏꯔꯤꯕ ꯆꯍꯤ ꯑꯅꯤꯁꯤꯗ ꯂꯥꯛꯏꯕ ꯏꯠꯗꯨꯜ ꯐꯤꯜꯇꯔ ꯑꯃꯁꯨꯡ ꯏꯠꯗꯨꯜ ꯑꯖꯥ ꯍꯥꯏꯔꯤꯕ ꯀꯨꯝꯍꯩ ꯑꯁꯤ ꯈ꯭ꯋꯥꯏꯗꯒꯤ ꯍꯦꯟꯅ ꯑꯩꯒꯤ ꯋꯥꯈꯜꯂꯣꯟꯗ ꯄꯥꯝꯖꯔꯦ ꯍꯥꯏꯇꯥꯔꯦ ꯑꯍꯨꯝꯁꯦ